ꯍꯜꯂꯣ ꯇꯥꯃꯣ ꯁꯤꯕꯨ ꯀꯦꯕ ꯗ꯭ꯔꯥꯏꯕꯔꯗꯨ ꯅꯠꯇꯕ꯭ꯔꯣ ꯑꯩꯍꯥꯛ ꯀꯛꯆꯤꯡ ꯏꯔꯥꯕꯣꯠ ꯄꯥꯔꯛꯇ ꯂꯩꯖꯔꯦ ꯑꯗꯣ ꯇꯥꯃꯣꯅ ꯀꯗꯥꯏ ꯌꯧꯕꯤꯔꯛꯂꯒꯦ ꯌꯥꯔꯒꯗꯤ ꯇꯥꯃꯣꯁꯦ ꯑꯩꯒꯤ ꯂꯩꯐꯝ ꯁꯤꯗ ꯌꯧꯁꯟꯕꯤꯔꯛꯑꯣꯅꯦ ꯑꯩꯍꯥꯛꯅ ꯂꯩꯔꯤꯁꯦ ꯀꯛꯆꯤꯡ ꯏꯔꯥꯕꯣꯠ ꯄꯥꯔꯛ ꯁ꯭ꯋꯥꯏꯗꯅꯦ ꯑꯗꯨ ꯇ꯭ꯔꯥꯐꯤꯛꯁꯨ ꯍꯥꯡꯂꯤ ꯀꯥꯟꯗ ꯇꯥꯃꯣꯁꯨ ꯌꯧꯁꯤꯜꯂꯛꯅꯕ ꯇꯧꯕꯤꯔꯣ ꯑꯩꯅ ꯂꯩꯔꯤꯁꯦ ꯀꯛꯆꯤꯡ ꯏꯔꯥꯕꯣꯠ ꯄꯥꯔꯛꯇꯅꯦ